ꯑꯩꯅ ꯈ꯭ꯋꯥꯏꯗꯒꯤꯀꯣ ꯈꯣꯏꯗꯥꯖꯕ ꯃꯅꯤꯄꯨꯔꯒꯤ ꯋꯥꯍꯩ ꯅꯠꯇ꯭ꯔꯒꯅ ꯋꯥꯍꯩ ꯄꯔꯦꯡ ꯑꯗꯨꯗꯤ ꯃꯇꯝ ꯆꯨꯞꯄꯗ ꯍꯔꯥꯎꯅ ꯅꯨꯡꯉꯥꯏꯅ ꯂꯩꯌꯨ ꯍꯥꯏꯔꯤꯕ ꯑꯁꯤ ꯑꯩꯅ ꯈꯋꯥꯏꯗꯒꯤ ꯄꯥꯝꯖꯕ ꯈꯣꯏꯗꯥꯖꯕ ꯋꯥꯍꯩ ꯄꯔꯦꯡ ꯑꯃꯅꯤꯀꯣ ꯀꯔꯤꯒꯤ ꯑꯣꯏꯔꯤꯕꯅꯣ ꯍꯥꯏꯕ ꯃꯇꯝꯗ ꯑꯩꯈꯣꯏꯒꯤ ꯃꯤꯑꯣꯏꯕꯒꯤ ꯍꯤꯡꯂꯤꯉꯩ ꯄꯨꯟꯁꯤ ꯈꯔꯗꯨꯗ ꯑꯋꯥꯕ ꯑꯃꯠꯇ ꯌꯥꯎꯗꯅ ꯅꯨꯡꯉꯥꯏꯅ ꯌꯥꯏꯐꯅ ꯍꯔꯥꯎꯅ ꯃꯣꯃꯣꯟ ꯃꯤꯅꯣꯛ ꯑꯃꯒ ꯂꯣꯏꯅꯅ ꯂꯩꯌꯨ ꯍꯥꯏꯕꯒꯤ ꯋꯤꯁ ꯑꯃ ꯄꯤꯔꯤꯕꯅꯦꯕ ꯑꯗꯨꯗꯨꯒ ꯑꯩ ꯃꯅꯤꯄꯨꯔꯤ ꯃꯆꯥ ꯑꯃ ꯑꯣꯏꯅꯀꯣ ꯑꯩ ꯍꯥꯏꯗꯤ ꯏꯁꯥꯒꯤ ꯏꯔꯣꯟꯁꯦ ꯌꯥꯝꯅ ꯆꯥꯎꯊꯣꯛꯄ ꯐꯥꯎꯖꯩ ꯀꯩꯒꯤꯅꯣ ꯍꯥꯏꯕ ꯃꯇꯝꯗ ꯑꯩꯈꯣꯏꯒꯤꯗꯤ ꯏꯁꯥꯒꯤ ꯏꯌꯦꯛ ꯂꯩ ꯍꯥꯏꯗꯤ ꯃꯌꯦꯛ ꯂꯩ ꯑꯗꯨꯗꯨꯒ ꯏꯁꯩ ꯅꯣꯡꯃꯥꯏꯗꯀꯣ ꯌꯥꯝꯅ ꯆꯥꯎꯈꯠꯄ ꯑꯃ ꯑꯣꯏꯔꯛꯈꯤꯀꯣ ꯑꯗꯨꯅ ꯃꯔꯝ ꯑꯣꯏꯔꯒ ꯑꯩꯅ ꯑꯩꯒꯤ ꯍꯥꯏꯗꯤ ꯃꯅꯤꯄꯨꯔꯤꯀꯣ ꯃꯅꯤꯄꯨꯔꯤ ꯂꯣꯟꯒꯤꯗꯃꯛꯇ ꯌꯥꯝꯅ ꯆꯥꯎꯊꯣꯛꯄ ꯐꯥꯎꯖꯩ